ꯃꯁꯤ ꯂꯝꯖꯤꯡꯕ ꯐꯥꯏꯅꯥꯟꯁ ꯑꯣꯏꯕꯤꯔꯕ꯭ꯔꯥ ꯀꯩꯒꯨꯝꯕ ꯑꯝꯇ ꯑꯣꯔꯗꯔ ꯇꯧꯖꯒꯦ ꯒꯥꯔꯤꯒꯤ ꯃꯇꯥꯡꯗ ꯑꯗꯣ ꯑꯩꯈꯣꯏ ꯈꯔ ꯀꯣꯏꯕ ꯆꯠꯀꯗꯕ ꯂꯩꯕ ꯁꯦꯟꯗ꯭ꯔꯥꯗ ꯑꯗꯣ ꯒꯥꯔꯤ ꯇꯔꯥꯃꯨꯛꯀꯤ ꯗꯔꯀꯥꯔꯅꯤ ꯇꯥꯡ ꯀꯨꯟꯊ꯭ꯔꯥꯗ ꯆꯠꯀꯗꯕꯅꯤ ꯑꯗꯨ ꯁꯣꯝꯗ ꯀꯔꯤ ꯀꯔꯤ ꯒꯥꯔꯤ ꯂꯩꯒꯦ ꯑꯜꯇꯣꯒꯨꯝꯕ ꯑꯦ ꯏꯁꯇꯥꯔꯒꯨꯝꯕ ꯅꯠꯇ꯭ꯔꯒꯅ ꯑꯗꯨꯝ ꯒꯥꯔꯤ ꯈꯤꯇꯪ ꯆꯥꯎꯕ ꯐꯣꯔꯆꯨꯅꯔꯒꯨꯝꯕ ꯏꯁꯀꯣꯔꯄꯤꯌꯣꯒꯨꯝꯕ ꯑꯣꯏꯔꯁꯨ ꯌꯥꯏ ꯀꯩꯀꯩ ꯂꯩꯒꯦ ꯑꯗꯣ ꯇꯥꯡ ꯀꯨꯟꯊ꯭ꯔꯥꯗ ꯅꯈꯣꯏꯅ ꯄꯤꯔꯛꯄ ꯉꯝꯒꯗꯕꯅ ꯀꯔꯤ ꯀꯔꯤꯅꯣ ꯍꯥꯏꯐꯦꯠ ꯑꯝꯇꯪ ꯀꯣꯜ ꯕꯦꯛ ꯇꯧꯔ ꯍꯥꯏꯕꯤꯔꯛꯑꯣ